ꯑꯩꯅ ꯏ ꯕꯨꯛ ꯄꯥꯝꯕꯒꯤ ꯃꯔꯝꯗꯤ ꯑꯩꯈꯣꯏꯅ ꯂꯥꯏꯔꯤꯛ ꯇꯝꯃꯛꯄ ꯃꯇꯝꯗ ꯑꯉꯥꯡ ꯑꯣꯏꯔꯤꯉꯩꯗ ꯂꯥꯏꯔꯤꯛꯁꯤ ꯑꯃꯒ ꯑꯃꯒ ꯊꯤꯗꯅ ꯗꯨꯀꯥꯟꯗ ꯆꯠꯂꯒ ꯂꯩꯗꯅ ꯈꯣꯠꯇꯅ ꯌꯥꯝ ꯋꯥꯅ ꯄꯩꯁꯥꯁꯨ ꯋꯥꯠꯅꯕ ꯈꯣꯠꯅꯕ ꯇꯧꯔꯝꯃꯤ ꯑꯗꯨꯕꯨ ꯑꯩꯅ ꯃꯥꯁꯇꯔ ꯇꯧꯔꯛꯄ ꯈꯣꯠꯂꯛꯄ ꯀꯩꯗꯧꯔꯛꯄ ꯃꯇꯝꯗꯗꯤ ꯂꯥꯏꯔꯤꯛ ꯄꯨꯂꯞ ꯂꯩꯕ ꯉꯝꯗ꯭ꯔꯁꯨ ꯏ ꯕꯨꯛꯀꯤ ꯃꯇꯦꯡꯗꯒꯤ ꯑꯃꯗ ꯑꯃꯗ ꯊꯤꯔꯒ ꯇꯣꯄꯤꯛ ꯃꯈꯩꯗꯣ ꯂꯣꯏꯅ ꯐꯪꯉꯤ ꯑꯣꯖꯥꯁꯤꯡ ꯑꯣꯖꯥꯁꯤꯡꯅ ꯍꯥꯏꯕꯗꯨ ꯇꯥꯛꯄꯗꯨ ꯈꯛꯇ ꯅꯠꯇꯅ ꯏ ꯕꯨꯛꯇꯒꯤ ꯑꯍꯦꯟꯕ ꯃꯍꯩ ꯃꯌꯥꯝ ꯑꯃꯁꯨ ꯐꯪꯉꯤ ꯑꯗꯨꯒ ꯆꯠꯊꯣꯛ ꯆꯠꯁꯤꯟ ꯑꯗꯩ ꯃꯇꯝ ꯀꯔꯤ ꯄꯣꯠ ꯂꯩꯊꯣꯛ ꯂꯩꯁꯤꯟ ꯃꯈꯩꯁꯨ ꯑꯩꯈꯣꯏꯗꯁꯨ ꯌꯥꯝꯅ ꯁꯦꯕ ꯑꯣꯏꯍꯜꯂꯒ ꯀꯥꯅꯕ ꯑꯃ ꯑꯣꯏꯍꯜꯂꯤ ꯏ ꯕꯨꯛ ꯏ ꯕꯨꯛꯅ ꯑꯗꯩ ꯏ ꯕꯨꯛ ꯏ ꯕꯨꯛ ꯑꯁꯤꯅ ꯑꯩꯈꯣꯏꯗ ꯑꯣꯖꯥꯅ ꯇꯥꯛꯄ ꯃꯌꯥꯝ ꯑꯗꯨꯗ ꯅꯠꯇꯅ ꯑꯇꯣꯞꯄ ꯃꯌꯥꯝ ꯑꯃꯁꯨ ꯊꯣꯏꯗꯣꯛ ꯍꯦꯟꯗꯣꯛꯅ ꯑꯗꯨꯝ ꯄꯤ ꯑꯩꯈꯣꯏꯗ ꯀꯥꯅꯕ ꯃꯌꯥꯝ ꯑꯃ ꯏ ꯕꯨꯛ ꯑꯁꯤ ꯑꯗꯨꯝ ꯍꯥꯏꯗꯤ ꯑꯗꯨꯝ ꯍꯥꯏꯗꯤ ꯂꯥꯏꯔꯤꯛ ꯇꯧꯕꯗ ꯑꯩꯈꯣꯏꯗ ꯀꯩꯅꯣ ꯄꯣꯠꯇꯨ ꯄꯨꯊꯣꯛ ꯄꯨꯁꯤꯟ ꯇꯧꯕꯒꯤ ꯑꯋꯥꯕ ꯀꯩꯀ ꯑꯗꯨꯝꯕ ꯑꯔꯨꯝꯕ ꯀꯩꯀꯩꯁꯨ ꯂꯩꯍꯟꯗꯦ ꯏ ꯕꯨꯛꯅ ꯑꯗꯩ ꯌꯥꯝ ꯂꯥꯏꯅ ꯌꯥꯡꯅ ꯅꯗꯨꯝ ꯐꯣꯟ ꯑꯃ ꯄꯥꯏꯔꯒ ꯑꯗꯨꯝ ꯆꯠꯄ ꯌꯥꯕ ꯈꯣꯠꯄ ꯑꯗꯨꯝꯕ ꯑꯃ ꯑꯣꯏꯍꯜꯂꯦ ꯑꯗꯨꯅ ꯑꯩꯅ ꯏ ꯕꯨꯛ ꯑꯁꯤ ꯄꯥꯝꯕꯅꯤ